ꯚꯥꯔꯠ ꯑꯁꯤ ꯆꯍꯤ ꯀꯌꯥ ꯑꯃ ꯕ꯭ꯔꯤꯇꯤꯁꯀꯤ ꯃꯈꯥꯗ ꯂꯩꯔꯝꯃꯤ ꯂꯣꯏꯂꯝ ꯂꯩꯉꯥꯛ ꯑꯣꯏꯅ ꯑꯗꯨꯕꯨ ꯍꯧꯖꯤꯛꯇꯤ ꯃꯅꯤꯡ ꯃꯈꯥ ꯇꯝꯂꯕ ꯂꯩꯕꯥꯛ ꯑꯃ ꯑꯣꯏꯔꯦ ꯑꯗꯨꯅ ꯚꯥꯔꯠ ꯑꯁꯤ ꯑꯩꯈꯣꯏꯅ ꯁꯦꯝꯂꯛꯄ ꯃꯇꯝꯗ ꯑꯆꯧꯕ ꯊꯧꯗꯥꯡ ꯀꯌꯥ ꯃꯔꯨꯝ ꯂꯧꯈꯤ ꯃꯃꯤꯡ ꯑꯣꯏꯅ ꯄꯟꯖꯔꯕꯗ ꯄꯟꯗꯤꯠ ꯖꯋꯥꯍꯔ ꯂꯥꯜ ꯅꯦꯍꯔꯨ ꯃꯥꯍꯥꯇꯃꯥ ꯒꯥꯟꯙꯤ ꯑꯁꯨꯝ ꯇꯧꯗꯅ ꯑꯩꯈꯣꯏꯒꯤ ꯄꯨꯋꯥꯔꯤꯒꯤꯗꯃꯛꯇ ꯌꯥꯝꯅ ꯆꯥꯎꯊꯣꯛꯆꯅꯤꯡꯉꯥꯏꯒꯤ ꯑꯣꯏꯕ ꯍꯥꯏꯔꯒꯗꯤ ꯚꯥꯔꯠ ꯑꯁꯤꯗ ꯂꯩꯔꯤꯕ ꯃꯤꯄꯨꯝ ꯈꯨꯗꯤꯡꯃꯛ ꯃꯁꯥ ꯃꯁꯥꯒꯤ ꯆꯠꯅꯤꯡꯕ ꯙꯔꯃꯥ ꯆꯠꯆꯕꯒꯤ ꯈꯨꯗꯣꯡ ꯆꯥꯕ ꯔꯥꯏꯠ ꯇꯨ ꯔꯤꯂꯤꯖꯟ ꯍꯥꯏꯕ ꯑꯁꯤꯗ ꯃꯁꯤꯒꯤꯗꯃꯛꯇ ꯏꯟꯗꯤꯌꯥ ꯑꯁꯤ ꯑꯈꯣꯏꯅ ꯑꯗꯨꯒ ꯂꯣꯏꯅꯅ ꯑꯩꯈꯣꯏꯒꯤ ꯏꯟꯗꯤꯌꯥ ꯑꯁꯤ ꯗꯦꯃꯣꯀ꯭ꯔꯦꯁꯤ ꯆꯠꯄ ꯂꯩꯕꯥꯛ ꯑꯃꯁꯨ ꯑꯣꯏ ꯃꯁꯤꯒꯤꯗꯃꯛꯇ ꯌꯥꯝ ꯆꯥꯎꯊꯣꯛꯆꯩ